ꯅ꯭ꯌꯨꯖꯅ ꯔꯤꯄꯣꯔꯠ ꯇꯧꯕ ꯃꯇꯝꯗ ꯍꯥꯏꯗꯤ ꯁꯦꯔꯥꯟ ꯆꯨꯝꯅ ꯇꯧꯔꯒꯗꯤ ꯐꯩ ꯑꯗꯨꯒ ꯁꯦꯔꯥꯟ ꯇꯨꯔꯥꯟ ꯀꯔꯤꯒꯨꯝꯕ ꯇꯧꯕ ꯃꯇꯝꯗꯗꯤ ꯃꯤ ꯑꯃꯒ ꯃꯤ ꯑꯃꯒ ꯌꯦꯡꯊꯤꯅꯍꯜꯂꯦ ꯑꯗꯨꯒ ꯃꯤ ꯑꯃꯒ ꯃꯤ ꯑꯃꯒ ꯅꯨꯡꯁꯤꯅꯍꯟꯗꯦ ꯑꯗꯨꯒ ꯐꯠꯇꯕꯁꯨ ꯌꯥꯝ ꯊꯣꯛꯂꯦ ꯐꯠꯇꯕ ꯃꯌꯥꯝ ꯊꯣꯛꯂꯗꯤ ꯏꯔꯥꯡ ꯍꯦꯟꯅ ꯍꯦꯟꯅ ꯆꯥꯎꯕ ꯍꯦꯟꯅ ꯍꯦꯟꯅ ꯀꯟꯕ ꯍꯦꯟꯅ ꯍꯦꯟꯅ ꯐꯠꯇꯕ ꯊꯣꯛꯂꯛꯄ ꯃꯅꯤꯄꯨꯔ ꯏꯁꯇꯦꯠꯇ ꯍꯦꯟꯅ ꯍꯦꯟꯅ ꯑꯀꯥꯏꯕ ꯑꯃ ꯑꯣꯏꯍꯜꯂꯦ ꯑꯗꯨꯒ ꯍꯦꯟꯅ ꯍꯦꯟꯅ ꯑꯀꯥꯏꯕ ꯑꯋꯥꯕ ꯅꯪꯕ ꯍꯦꯟꯅ ꯍꯦꯟꯅ ꯑꯋꯥꯕꯁꯨ ꯂꯥꯛꯍꯜꯂꯦ ꯍꯥꯏꯅ ꯍꯥꯏꯖꯅꯤꯡꯉꯤ ꯅ꯭ꯌꯨꯖꯅ ꯆꯨꯝꯕ ꯇꯧꯔꯛꯄ ꯃꯇꯝꯗꯗꯤ ꯃꯤꯑꯣꯏꯁꯤꯡꯁꯨ ꯏꯪꯊ ꯇꯞꯊꯕ ꯑꯣꯏꯒꯅꯤ ꯆꯨꯝꯗꯕ ꯇꯧꯔꯛꯄ ꯃꯇꯝꯗꯗꯤ ꯐꯠꯇꯕꯅ ꯃꯥꯡ ꯊꯥꯔꯒ ꯃꯤ ꯑꯃꯒ ꯃꯤ ꯑꯃꯒ ꯌꯦꯡꯊꯤꯅꯍꯟꯕ ꯍꯥꯏꯕꯁꯦ ꯑꯁꯤꯅ ꯃꯔꯨ ꯃꯔꯝ ꯑꯣꯏꯒꯅꯤ ꯍꯥꯏꯅ ꯍꯥꯏꯖꯅꯤꯡꯉꯤ